ꯍꯜꯂꯣ ꯑꯥ

ꯑꯪ ꯑꯣ ꯑꯣ ꯑꯣ ꯑꯍꯦꯟꯕꯒꯤ ꯃꯃꯥ ꯑꯣꯏꯕꯤꯔꯦ ꯑꯣ ꯀꯔꯤ ꯑꯣ ꯉꯔꯥꯡ ꯇꯦꯁꯇꯣ ꯌꯨꯅꯤꯠ ꯇꯦꯁꯇꯨꯒꯤ ꯉꯔꯥꯡ ꯑꯦꯛꯖꯥꯝꯗꯣ ꯍꯥꯏꯗꯣꯛꯈ꯭ꯔꯦꯕꯀꯣ ꯑꯍꯦꯟꯕꯒꯤ ꯃꯥꯔꯛꯁꯤ ꯍꯣꯏ ꯃꯃꯥꯡꯗꯒꯤ ꯍꯥꯏꯔꯣꯔꯕꯨꯗꯤ ꯍꯟꯗꯛꯅ ꯈꯔꯗꯤ ꯍꯦꯟꯒꯠꯂꯤ ꯑꯗꯨ ꯑꯣꯏꯔꯒꯁꯨ ꯈꯔꯗꯤ ꯍꯣꯠꯅꯗꯕ ꯌꯥꯈꯤꯔꯣꯏ ꯃꯥ ꯃꯦꯠꯁꯀ ꯑꯗꯨꯗꯒꯤ ꯁꯥꯏꯟꯁꯀꯁꯤ ꯃꯥ ꯈꯤꯇꯪ ꯁꯣꯜꯂꯤ ꯑꯇꯩꯉꯩꯕꯨꯗꯤ ꯃꯥꯔꯛ ꯐꯨꯜ ꯃꯥꯔꯛ ꯌꯧꯒꯗꯧꯕ ꯃꯥꯔꯛ ꯇꯔꯥ ꯋꯥꯠꯄ ꯃꯉꯥ ꯋꯥꯠꯄ ꯑꯗꯨꯃꯥꯏꯅ ꯇꯧꯔꯦ ꯑꯗꯣ ꯃꯦꯠꯁꯀꯅꯦ ꯁꯥꯏꯟꯁꯀꯁꯤꯅ ꯃꯥꯒꯤ ꯃꯥꯔꯛꯁꯦ ꯈꯤꯇꯪ ꯈꯔ ꯃꯥꯔꯛ ꯇꯔꯥꯃꯉꯥꯒꯤ ꯆꯥꯡ ꯂꯣꯏꯅ ꯋꯥꯠꯂꯦ ꯑꯗꯨ ꯍꯥꯟꯅꯗꯒꯤ ꯍꯥꯏꯔꯒꯕꯨꯗꯤ ꯃꯌꯥꯝ ꯐꯒꯠꯂꯦ ꯈꯤꯇꯪ ꯑꯃꯨꯛ ꯍꯣꯠꯅꯔꯗꯤ ꯃꯥ ꯍꯦꯟꯅ ꯑꯃꯨꯛꯀ ꯐꯅꯤ ꯍꯌꯦꯡ ꯍꯪꯆꯤꯠꯇꯤ ꯄꯦꯔꯦꯟꯁ ꯃꯤꯇꯤꯡꯁꯨ ꯂꯩꯕꯅꯦꯕꯀꯣ ꯑꯗꯨꯅ ꯍꯌꯦꯡ ꯍꯪꯆꯤꯠꯁꯦ ꯑꯗꯨꯝ ꯐꯣꯟ ꯇꯧꯔꯒꯁꯨ ꯍꯥꯏꯖꯔꯛꯀꯦ ꯈꯟꯖꯔꯝꯕ ꯑꯩꯅ ꯑꯗꯨꯒ ꯍꯪꯆꯤꯠꯁꯦ ꯁꯣꯏꯗꯅꯃꯛꯀꯤꯅꯦ ꯅꯨꯡꯊꯤꯟꯒꯤ ꯄꯨꯡ ꯑꯅꯤ ꯁ꯭ꯋꯥꯏꯗꯒꯤ ꯑꯉꯥꯡꯉꯩꯒꯤꯅꯦ ꯄꯦꯔꯦꯟꯁꯉꯩ ꯂꯣꯏꯅ ꯀꯧꯔꯒ ꯃꯤꯇꯤꯡ ꯑꯃ ꯇꯧꯒꯗꯧꯔꯤꯕ ꯑꯗꯨꯗ ꯀꯩꯅꯣ ꯄꯦꯔꯦꯟꯁꯈꯩꯁꯨ ꯑꯗꯨꯝ ꯂꯥꯛꯄꯤꯔꯣ ꯑꯍꯦꯟꯕꯒꯤ ꯃꯃꯥꯈꯣꯏꯁꯨ ꯑꯗꯨꯝ ꯌꯥꯎꯕꯤꯔꯛꯑꯣ ꯑꯗꯨꯒ ꯑꯉꯥꯡꯉꯩꯁꯤ ꯀꯌꯥꯝ ꯏꯝꯄ꯭ꯔꯨꯞ ꯂꯩꯒꯦ ꯅꯠꯇ꯭ꯔꯒꯅ ꯀꯔꯤꯗ ꯍꯦꯟꯅ ꯁꯣꯜꯂꯤ ꯀꯔꯤꯗ ꯃꯦꯟꯈꯠꯄ ꯌꯥꯏ ꯍꯥꯏꯕꯗꯣ ꯑꯩꯈꯣꯏ ꯄꯨꯂꯞ ꯄꯨꯟꯅꯁꯨ ꯇꯥꯟꯅꯃꯤꯟꯅꯔꯁꯤ ꯑꯗꯨ ꯑꯍꯦꯟꯕꯒꯤꯕꯨꯗꯤ ꯑꯩꯅ ꯍꯥꯏꯖꯔꯤꯕꯗꯨꯅꯤ ꯃꯥ ꯐꯅꯌꯥꯝꯅꯗꯤ ꯍꯦꯟꯒꯠꯂꯦ ꯍꯥꯟꯅꯗꯒꯤ ꯃꯦꯠꯁꯀ ꯁꯥꯏꯟꯁꯀꯁꯤ ꯈꯖꯤꯛꯇꯪ ꯍꯦꯟꯅ ꯍꯣꯠꯅꯔꯝꯃꯗꯤ ꯍꯦꯟꯅ ꯐꯒꯗꯕꯖꯤꯡꯗꯣ ꯍꯌꯦꯡ ꯑꯗꯨꯝ ꯄꯦꯔꯦꯟꯁ ꯃꯤꯠꯇꯣ ꯂꯥꯛꯄꯤꯔꯒ ꯃꯤꯇꯤꯡꯗꯁꯨ ꯑꯗꯨꯝ ꯀꯩꯅꯣ ꯇꯧꯁꯦ ꯃꯥꯒꯤ ꯏꯪꯂꯤꯁꯀꯤ ꯃꯥꯔꯛꯁꯤ ꯐꯤꯐꯇꯤꯒꯤ ꯊꯥꯕꯒꯤ ꯃꯅꯨꯡꯗ ꯃꯥꯒꯤ ꯏꯪꯂꯤꯁꯀꯤ ꯍꯟꯗꯛ ꯐꯣꯔꯇꯤ ꯐꯥꯏꯞ ꯐꯪꯉꯦꯕ ꯑꯗꯨꯒ ꯁꯥꯏꯟꯁꯀꯤꯗꯅ ꯀꯌꯥꯅꯣ ꯉꯁꯥꯏ ꯐꯪꯉꯛꯈꯤꯕꯗꯣ ꯊꯥꯔꯇꯤ ꯐꯥꯏꯞ ꯑꯣꯏꯔ ꯃꯥꯜꯂꯦ ꯑꯣ ꯊꯥꯔꯇꯤ ꯐꯥꯏꯞ ꯐꯪꯕ ꯃꯦꯠꯁꯀꯤꯁꯨ ꯊꯥꯔꯇꯤ ꯐꯥꯏꯞ ꯁꯦꯝ ꯑꯣꯏꯔꯦ ꯁꯦꯝ ꯁꯥꯏꯟꯁꯀ ꯃꯦꯠꯁꯀꯗꯤ ꯑꯗꯨꯒ ꯏꯪꯂꯤꯁꯇꯅ ꯐꯣꯔꯇꯤ ꯐꯥꯏꯞ ꯐꯪꯉꯦ ꯑꯇꯩꯉꯩꯗꯨꯁꯨ ꯑꯗꯨꯝ ꯐꯣꯔꯇꯤ ꯋꯥꯟ ꯐꯪꯕ ꯐꯣꯔꯇꯤ ꯇꯨ ꯐꯪꯕ ꯑꯗꯨꯝ ꯐꯣꯔꯇꯤꯒꯤ ꯃꯅꯨꯡꯗꯗꯤ ꯑꯣꯏꯔꯦ ꯑꯌꯥꯝꯕꯅ ꯃꯥꯔꯛꯁꯦ ꯑꯗꯨꯒ ꯁꯥꯏꯟꯁꯀ ꯃꯦꯠꯁꯀꯁꯤ ꯈꯤꯇꯪꯈꯛ ꯁꯣꯟꯕ ꯍꯣꯏ ꯑꯗꯨ ꯀꯩꯁꯨ ꯈꯟꯕꯤꯒꯅꯨ ꯑꯗꯨꯝ ꯍꯣꯠꯅꯔꯒ ꯑꯗꯨꯝ ꯂꯣꯏꯅ ꯍꯩꯔꯛꯀꯅꯤ ꯃꯥ ꯍꯣꯠꯅꯕꯁꯨ ꯑꯗꯨꯝ ꯀꯜꯂꯤ ꯑꯗꯨꯝ ꯍꯣꯠꯅꯖꯁꯅꯨ ꯍꯣꯏ ꯍꯣꯏ ꯍꯣꯏ ꯇꯧꯖꯒꯦ ꯑꯗꯨꯒꯤꯕꯨꯗꯤ ꯑꯗꯨꯝ ꯃꯥꯅꯁꯨ ꯍꯣꯠꯅꯖꯩꯗ ꯑꯩꯈꯣꯏꯅ ꯍꯥꯏꯕꯗꯒꯤ ꯃꯥꯅ ꯍꯣꯠꯅꯕꯅꯕꯨ ꯍꯦꯜꯂꯤꯕꯅꯤ ꯑꯗꯣ ꯑꯉꯥꯡꯉꯩꯗꯨꯁꯨ ꯀꯩꯅꯣꯈꯣꯏ ꯄꯦꯔꯦꯟꯁꯈꯣꯏ ꯂꯥꯛꯑꯒ ꯑꯉꯥꯡꯉꯩꯗꯨꯁꯨ ꯆꯩꯁꯤꯟ ꯈꯣꯆꯤꯟꯗꯅ ꯃꯥꯔꯛ ꯅꯦꯝꯃꯦꯅꯁꯨ ꯌꯥꯝ ꯍꯦꯟꯅꯗꯤ ꯇꯧꯕꯤꯒꯅꯣ ꯃꯣꯏꯁꯨ ꯏꯪꯈꯠꯂꯛꯄ ꯃꯇꯝꯅꯤꯅꯕꯀꯣ ꯑꯩꯈꯣꯏꯅ ꯍꯦꯛ ꯉꯥꯡꯁꯤꯜꯂꯨꯕꯗ ꯃꯣꯏꯅ ꯍꯦꯟꯅ ꯁꯥꯎꯒꯠꯂꯒꯅꯦ ꯃꯣꯏ ꯁꯥꯎꯕꯗꯨ ꯂꯩꯍꯟ ꯌꯥꯗꯦ ꯍꯥꯏꯕ ꯑꯗꯨꯅ ꯃꯦꯗꯥꯝ ꯑꯦ ꯄꯦꯔꯦꯟꯁꯈꯣꯏꯅꯁꯨ ꯄꯦꯔꯦꯟꯁꯈꯣꯏꯅꯁꯨ ꯌꯥꯝ ꯍꯦꯟꯅ ꯉꯥꯡꯁꯤꯟꯕꯤꯗꯕꯅ ꯐꯩ ꯍꯣꯏ ꯍꯣ ꯍꯣꯏ ꯍꯌꯦꯡꯅꯦ ꯄꯨꯡ ꯍꯥꯡꯆꯤꯠꯀꯤ ꯄꯨꯡ ꯑꯅꯤꯗꯣ ꯄꯨꯡ ꯑꯅꯤ ꯇꯨ ꯄꯤ ꯑꯦꯝ ꯑꯗ꯭ꯋꯥꯏꯗꯩ ꯑꯗꯨꯝ ꯍꯧꯖꯔꯅꯤ ꯑꯗꯨꯝ ꯂꯥꯛꯄꯤꯔꯣꯀꯣ ꯑꯪ ꯊꯝꯖꯔꯒꯦ ꯊꯝꯖꯔꯒꯦ